ꯑꯩꯈꯣꯏꯒꯤ ꯈꯨꯟꯅꯥꯏꯗ ꯖꯒꯣꯏ ꯃꯈꯜ ꯍꯥꯏꯗꯤ ꯃꯥꯒꯤ ꯃꯥꯒꯤ ꯃꯇꯝꯒꯤ ꯃꯇꯨꯡ ꯏꯟꯅ ꯁꯥꯏ ꯍꯥꯏꯗꯤ ꯂꯥꯏ ꯍꯔꯥꯎꯕ ꯃꯇꯝꯗ ꯂꯥꯏ ꯍꯔꯥꯎꯕꯒꯤ ꯖꯒꯣꯏ ꯁꯥꯏ ꯃꯥꯏꯕꯤ ꯖꯒꯣꯏ ꯑꯗꯨꯗꯒꯤꯗꯤ ꯈꯝꯕ ꯊꯣꯏꯕꯤ ꯖꯒꯣꯏ ꯔꯙꯥ ꯀ꯭ꯔꯤꯁꯅ ꯖꯒꯣꯏ ꯑꯗꯨꯗꯒꯤꯗꯤ ꯗꯨꯔꯒꯥ ꯄꯨꯖꯥ ꯃꯇꯝꯗꯁꯨ ꯃꯥꯒꯤ ꯃꯇꯝꯒꯤ ꯖꯒꯣꯏ ꯁꯨꯃꯥꯏꯅ ꯇꯧꯗꯅ ꯃꯥꯒꯤ ꯃꯥꯒꯤ ꯃꯇꯝ ꯃꯇꯝꯗ ꯍꯥꯏꯔꯤꯕ ꯖꯒꯣꯏꯁꯤꯡ ꯑꯁꯤ ꯁꯥꯏ